ꯃꯁꯤ ꯑꯩꯍꯥꯛꯀꯤ ꯋꯥꯈꯜꯗꯗꯤ ꯐꯩ ꯍꯥꯏꯅ ꯈꯟꯖꯩ ꯃꯁꯤꯅ ꯑꯉꯥꯡꯁꯤꯡ ꯏꯁꯇꯨꯗꯦꯟ ꯂꯥꯏꯞ ꯑꯣꯏꯔꯤꯀꯥꯟ ꯃꯇꯝꯁꯤꯗ ꯍꯣꯠꯅꯕꯒꯤ ꯆꯥꯡ ꯑꯗꯨ ꯍꯦꯟꯅ ꯄꯣꯛꯍꯟꯒꯗꯧꯔꯤꯕꯅꯤ ꯃꯁꯤꯗ ꯄ꯭ꯔꯥꯏꯚꯦꯠ ꯀ꯭ꯂꯥꯁ ꯆꯠꯄꯁꯤꯅ ꯑꯩꯈꯣꯏꯗ ꯍꯛꯆꯥꯡ ꯑꯩꯈꯣꯏ ꯏꯁꯥꯒꯤ ꯑꯣꯏꯕ ꯅꯣꯂꯦꯖ ꯍꯦꯟꯅ ꯍꯦꯟꯒꯠꯍꯜꯂꯤ ꯑꯩ ꯑꯃꯁꯨꯡ ꯏꯁꯥꯗ ꯍꯦꯟꯅ ꯑꯇꯣꯞꯄ ꯂꯥꯏꯟꯗ ꯆꯠꯀꯗꯧ ꯁꯔꯨꯛꯇꯤ ꯏꯗꯨꯀꯦꯁꯟ ꯂꯥꯏꯟꯁꯤꯗ ꯍꯦꯟꯅ ꯏꯁꯥꯒꯤ ꯏꯝꯄ꯭ꯔꯨꯞ ꯑꯣꯏꯍꯜꯂꯛꯄꯁꯤꯗ ꯃꯁꯤꯒꯤ ꯂꯥꯏꯟꯁꯤꯗ ꯆꯠꯄꯁꯤꯅ ꯌꯥꯝꯅ ꯈꯨꯗꯣꯡꯆꯥꯕ ꯍꯦꯟꯅ ꯐꯩ ꯍꯥꯏꯗꯣ ꯍꯥꯏꯖꯅꯤꯡꯉꯤ